ꯑꯩꯈꯣꯏꯒꯤ ꯃꯐꯝ ꯑꯁꯤꯗ ꯃꯔꯨꯑꯣꯏꯅ ꯆꯠꯅꯔꯤꯕ ꯂꯥꯏꯅꯤꯡꯒꯤ ꯆꯠꯅꯕꯤꯁꯤꯡ ꯅꯠꯇ꯭ꯔꯒ ꯂꯥꯏꯅꯤꯡ ꯂꯥꯏꯁꯣꯟꯁꯤꯡ ꯑꯗꯨꯗꯤ ꯁꯝꯅ ꯍꯥꯏꯔꯕꯗ ꯌꯥꯎꯁꯪ ꯅꯤꯉꯣꯜ ꯆꯥꯛꯀꯧꯕ ꯏꯗ ꯂꯥꯏ ꯍꯔꯥꯎꯕ ꯆꯩꯔꯥꯎꯕ ꯈ꯭ꯔꯤꯁꯃꯥꯁ ꯑꯁꯤꯅꯆꯤꯡꯕꯁꯤꯡ ꯑꯁꯤꯅꯤ ꯑꯗꯨꯒ ꯂꯥꯏꯅꯤꯡꯁꯤꯡꯒꯤ ꯊꯧꯔꯝꯁꯤꯡ ꯑꯗꯨꯒꯤ ꯃꯇꯥꯡꯗ ꯁꯝꯂꯞꯅ ꯍꯥꯏꯖꯕ ꯇꯥꯔꯒꯗꯤ ꯌꯥꯎꯁꯪ ꯌꯥꯎꯕ ꯀꯨꯝꯍꯩ ꯑꯁꯤ ꯑꯩꯈꯣꯏꯒꯤ ꯃꯩꯇꯩ ꯀꯃ꯭ꯌꯨꯅꯤꯇꯤꯁꯤꯡꯅ ꯃꯥꯒꯤ ꯌꯥꯝꯅ ꯆꯥꯎꯅ ꯄꯥꯡꯊꯣꯛꯄ ꯀꯨꯝꯍꯩ ꯑꯃꯈꯛꯅꯤ ꯍꯥꯏꯖꯒꯦ ꯑꯗꯨꯒ ꯀꯨꯝꯍꯩ ꯑꯁꯤ ꯅꯨꯃꯤꯠ ꯃꯉꯥꯅꯤ ꯆꯨꯞꯅ ꯄꯥꯡꯊꯣꯛꯏ ꯑꯗꯨꯒ ꯅꯨꯃꯤꯠ ꯃꯉꯥꯅꯤ ꯑꯁꯤꯒꯤ ꯃꯅꯨꯡꯗ ꯈ꯭ꯋꯥꯏꯗꯒꯤ ꯏꯍꯥꯟ ꯍꯥꯟꯕ ꯀꯨꯝꯍꯩ ꯑꯁꯤꯒꯤ ꯍꯧꯗꯣꯛꯄ ꯅꯨꯃꯤꯠꯇ ꯍꯥꯏ ꯇꯥꯔꯒꯗꯤ ꯃꯤꯌꯥꯝꯅ ꯃꯥꯒꯤ ꯃꯥꯒꯤ ꯖꯒꯥꯒꯤ ꯃꯐꯝ ꯑꯗꯨꯗ ꯃꯥꯒꯤ ꯇꯨꯔꯦꯟ ꯃꯄꯥꯟꯗ ꯑꯩꯈꯣꯏꯒꯤ ꯁꯪ ꯑꯃ ꯁꯥꯗꯨꯅ ꯁꯪ ꯑꯁꯤꯗ ꯍꯩ ꯂꯩ ꯀꯠꯂꯕ ꯃꯇꯨꯡ ꯁꯟꯗ꯭ꯌꯥ ꯌꯥꯆꯪꯉꯛꯄ ꯃꯇꯝꯗ ꯁꯪ ꯑꯁꯤ ꯍꯩ ꯂꯩ ꯀꯠꯇꯨꯅ ꯁꯪ ꯑꯁꯤ ꯃꯩ ꯊꯥꯕꯒꯤ ꯆꯠꯅꯕꯤ ꯑꯃ ꯄꯥꯡꯊꯣꯛꯏ ꯑꯗꯨꯒ ꯃꯩ ꯊꯥꯔꯕ ꯃꯇꯨꯡꯗ ꯂꯩꯀꯥꯏꯗꯨꯗ ꯂꯩꯔꯤꯕ ꯑꯉꯥꯡ ꯅꯨꯄꯤꯃꯆꯥꯁꯤꯡ ꯑꯃꯗꯤ ꯅꯨꯄꯥꯃꯆꯥꯁꯤꯡꯅ ꯌꯨꯝꯊꯣꯡ ꯌꯨꯝꯊꯣꯡꯗ ꯆꯪꯗꯨꯅ ꯅꯥꯀꯊꯦꯡ ꯍꯥꯏꯗꯨꯅ ꯄꯩꯁꯥ ꯅꯤꯕꯒꯤ ꯆꯠꯅꯕꯤ ꯑꯃ ꯑꯍꯧꯕ ꯅꯨꯃꯤꯠ ꯑꯁꯤꯗ ꯄꯥꯡꯊꯣꯛꯅꯩ ꯑꯗꯨꯒ ꯄꯩꯁꯥ ꯅꯤꯕ ꯆꯪꯕ ꯃꯇꯝꯗ ꯌꯨꯝ ꯌꯨꯝꯗ ꯆꯪꯗꯨꯅ ꯄꯩꯁꯥ ꯈꯥꯏꯕꯗ ꯌꯨꯝ ꯌꯨꯝꯗꯨꯗ ꯂꯩꯔꯤꯕ ꯃꯤꯁꯤꯡ ꯑꯗꯨꯅꯁꯨ ꯍꯔꯥꯎ ꯍꯔꯥꯎꯅ ꯃꯥꯒꯤ ꯉꯝꯖꯕ ꯁꯦꯜ ꯈꯔ ꯈꯔ ꯑꯉꯥꯡꯁꯤꯡ ꯑꯗꯨꯗ ꯄꯤꯔꯕ ꯃꯇꯨꯡꯗ ꯑꯉꯥꯡꯁꯤꯡꯗꯨꯅ ꯕꯣꯔ ꯄꯤꯔꯝꯕ ꯇꯥꯔꯒꯗꯤ ꯌꯨꯝꯗꯨꯗ ꯂꯩꯔꯤꯕ ꯏꯃꯨꯡꯗꯨ ꯅꯨꯡꯉꯥꯏ ꯍꯥꯏꯕꯒꯤ ꯊꯥꯖꯕ ꯑꯃꯁꯨ ꯂꯩꯅꯩ ꯑꯗꯨꯅ ꯆꯍꯤ ꯈꯨꯗꯤꯡꯒꯤ ꯌꯥꯎꯁꯪ ꯍꯦꯛ ꯄꯥꯡꯊꯣꯛꯄ ꯅꯨꯃꯤꯠ ꯑꯁꯤ ꯄꯨꯔꯅꯤꯃꯥ ꯅꯨꯃꯤꯠꯇ ꯄꯥꯡꯊꯣꯛꯏ ꯀꯨꯝꯍꯩ ꯑꯁꯤ ꯄꯥꯡꯊꯣꯛꯄꯒꯤ ꯄꯥꯡꯊꯣꯛꯈ꯭ꯔꯒ ꯃꯇꯨꯡ ꯅꯨꯃꯤꯠ ꯅꯤꯅꯤ ꯁꯨꯕ ꯅꯨꯃꯤꯠꯇ ꯑꯩꯈꯣꯏꯒꯤ ꯂꯩꯀꯥꯏ ꯂꯩꯀꯥꯏꯗ ꯁꯥꯟꯅꯔꯣꯏꯁꯤꯡ ꯌꯣꯛꯈꯠꯄꯒꯤ ꯅꯠꯇ꯭ꯔꯒ ꯃꯣꯏꯕꯨ ꯄꯨꯛꯅꯤꯡ ꯊꯧꯒꯠꯄꯒꯤ ꯑꯗꯨꯒꯨꯝꯕ ꯒ ꯃꯔꯤ ꯂꯩꯅꯅ ꯏꯁꯄꯣꯔꯠꯁ ꯃꯈꯜ ꯃꯈꯜ ꯈꯨꯗꯤꯡꯃꯛꯀꯤ ꯏꯁꯄꯣꯔꯠꯁꯤꯡ ꯇꯧꯋꯤ ꯑꯗꯨꯒ ꯏꯁꯄꯣꯔꯠꯁꯤꯡ ꯑꯗꯨꯗ ꯁꯝꯂꯞꯅ ꯈꯔ ꯍꯥꯏꯔꯕꯗ ꯅꯨꯄꯤꯒꯤ ꯏꯚꯦꯟ ꯅꯨꯄꯥꯒꯤ ꯏꯚꯦꯟ ꯑꯉꯥꯡꯒꯤ ꯑꯍꯟꯒꯤ ꯃꯌꯥꯝ ꯑꯃ ꯈꯥꯏꯗꯣꯛꯑꯒ ꯏꯁꯄꯣꯔꯠꯁ ꯃꯈꯜ ꯁꯨꯅꯃꯛ ꯇꯧꯋꯤ ꯑꯗꯨꯒ ꯏꯁꯄꯣꯔꯠꯁꯤꯡ ꯑꯗꯨꯗ ꯌꯥꯝꯅ ꯅꯨꯡꯉꯥꯏꯕ ꯃꯈꯟ ꯃꯈꯟꯒꯤ ꯏꯁꯄꯣꯔꯠꯁꯤꯡ ꯌꯥꯎꯔꯤ ꯁꯝꯅ ꯍꯥꯏꯔꯕꯗ ꯑꯩꯈꯣꯏꯒꯤ ꯆꯥꯛ ꯊꯣꯡꯕꯒꯤ ꯑꯗꯒꯤ ꯊꯨꯅ ꯆꯥꯛ ꯊꯣꯡꯕꯒꯤ ꯍꯥꯎꯅ ꯆꯥꯛ ꯊꯣꯡꯅꯕꯒꯤ ꯑꯗꯒꯤ ꯅꯨꯄꯥꯃꯆꯥꯁꯤꯡꯒꯤꯁꯨ ꯃꯈꯟ ꯃꯈꯟ ꯃꯈꯟ ꯅꯨꯄꯤꯃꯆꯥꯁꯤꯡꯒꯤꯁꯨ ꯃꯈꯟ ꯃꯈꯟ ꯊꯧꯔꯤ ꯆꯣꯡꯕꯤ ꯑꯗꯒꯤ ꯃꯦꯠꯁꯀꯤ ꯑꯗꯒꯤ ꯃꯦꯠꯁ ꯀꯣꯝꯄꯤꯇꯤꯁꯟ ꯑꯗꯨꯒ ꯅꯨꯄꯥꯃꯆꯥꯁꯤꯡꯒꯤꯁꯨ ꯂꯝꯖꯦꯟ ꯑꯗꯒꯤ ꯐꯨꯠꯕꯣꯜ ꯑꯗꯒꯤ ꯏꯁꯤꯡ ꯄꯨꯕꯒꯤ ꯂꯝꯖꯦꯟ ꯏꯚꯦꯟ ꯃꯈꯟ ꯃꯌꯥꯝ ꯌꯥꯝꯃꯦ ꯁꯨꯃꯥꯏꯅ ꯃꯈꯟ ꯃꯈꯟ ꯃꯈꯟꯁꯤꯡꯁꯤ ꯇꯧꯔꯒ ꯑꯉꯥꯡꯁꯤꯡ ꯑꯗꯒꯤ ꯁꯥꯟꯅꯔꯣꯏꯁꯤꯡꯗ ꯄꯨꯛꯅꯤꯡ ꯊꯧꯒꯠꯄ ꯑꯃ ꯑꯣꯏꯅ ꯍꯥꯏꯖ ꯇꯥꯔꯦꯀꯣ ꯁꯨꯃꯥꯏꯅ ꯁꯥꯟꯅꯕꯁꯤꯡꯁꯦ ꯃꯈꯟ ꯃꯈꯟ ꯃꯈꯟ ꯄꯥꯡꯊꯣꯛꯇꯨꯅ ꯁꯥꯟꯅꯕ ꯂꯣꯏꯔꯕ ꯃꯇꯨꯡꯗꯁꯨ ꯃꯈꯣꯏꯒꯤ ꯄ꯭ꯔꯥꯏꯖ ꯍꯥꯏ ꯇꯥꯔꯦ ꯑꯉꯥꯡꯁꯤꯡꯁꯤ ꯌꯥꯝꯕ ꯌꯥꯝꯗꯕ ꯐꯔꯁ ꯁꯦꯀꯦꯟ ꯊ꯭ꯔꯠꯄꯨꯛ ꯈꯟꯒꯠꯂꯒ ꯑꯉꯥꯡꯁꯤꯡꯗꯨꯒꯤ ꯄ꯭ꯔꯥꯏꯖ ꯄꯤꯗꯨꯅ ꯍꯟꯗꯛꯀꯤ ꯆꯍꯤꯗꯗꯤ ꯑꯩ ꯐꯔꯁ ꯇꯥꯕ ꯉꯝꯍꯧꯗ꯭ꯔꯦ ꯃꯊꯪ ꯆꯍꯤꯗꯗꯤ ꯑꯩ ꯐꯔꯁ ꯇꯥꯕ ꯉꯝꯅꯅꯕ ꯍꯥꯏꯗꯅ ꯑꯉꯥꯡꯁꯤꯡꯁꯤꯒꯤꯁꯨ ꯇꯣꯉꯥꯟꯕ ꯍꯣꯠꯅꯅꯤꯡꯕꯒꯤ ꯆꯦꯂꯦꯟꯖꯤꯡ ꯑꯃ ꯃꯣꯏꯗ ꯄꯣꯛꯍꯟꯅꯕꯒꯤꯁꯨ ꯑꯗꯨꯒꯨꯝꯕꯅꯤ ꯍꯥꯏꯅꯁꯨ ꯑꯩ ꯊꯝꯖꯒꯦ ꯏꯁꯄꯣꯔꯠꯁ ꯇꯧꯕꯒꯤ ꯃꯔꯝꯁꯦ ꯑꯗꯨꯒ ꯅꯨꯡꯗꯥꯡ ꯏꯁꯄꯣꯔꯠꯁꯀꯨꯝꯕꯁꯤꯅ ꯅꯨꯡꯗꯥꯡꯋꯥꯏꯔꯝꯕꯥꯎꯕ ꯇꯧꯔꯕ ꯃꯇꯨꯡꯗ ꯅꯨꯡꯗꯥꯡꯗꯅ ꯑꯩꯈꯣꯏꯒꯤ ꯌꯥꯝꯅ ꯅꯨꯡꯁꯤꯕ ꯑꯗꯨꯒ ꯌꯥꯝꯅꯁꯨ ꯐꯖꯕ ꯆꯠꯅꯕꯤ ꯑꯃ ꯑꯣꯏꯅ ꯑꯩꯈꯣꯏꯒꯤ ꯅꯨꯄꯤꯃꯆꯥꯁꯤꯡ ꯑꯗꯒꯤ ꯅꯨꯄꯥꯃꯆꯥꯁꯤꯡ ꯑꯩꯈꯣꯏꯒꯤ ꯊꯥꯕꯜ ꯆꯣꯡꯕ ꯍꯥꯏꯕ ꯀꯨꯝꯍꯩ ꯑꯃꯈꯛ ꯌꯥꯎꯔꯤ ꯃꯁꯤꯗ ꯑꯗꯨꯒ ꯊꯥꯕꯜ ꯆꯣꯡꯕ ꯍꯥꯏꯕꯁꯤꯅ ꯅꯨꯄꯤꯁꯤꯁꯨ ꯃꯥꯒꯤ ꯀꯦꯖꯔꯒ ꯅꯧꯖꯔꯒ ꯃꯥꯒꯤ ꯂꯩꯖꯕ ꯐꯤꯔꯣꯜ ꯁꯦꯠ ꯆꯥꯖꯔꯒ ꯌꯥꯝꯅ ꯂꯨꯅ ꯅꯥꯟꯅ ꯆꯣꯡꯕ ꯑꯗꯨꯒ ꯅꯨꯄꯥꯃꯆꯥ ꯂꯝ ꯂꯝꯗꯒꯤ ꯂꯥꯛꯑꯒ ꯅꯨꯄꯥꯃꯆꯥꯁꯤꯡꯗꯨꯅ ꯅꯨꯄꯤꯃꯆꯥꯁꯤꯡꯗꯨ ꯄꯥꯏꯔꯒ ꯊꯥꯕꯜ ꯆꯣꯡꯉꯒ ꯑꯗꯨꯒꯨꯝꯕ ꯌꯥꯝꯅ ꯅꯨꯡꯉꯥꯏꯕ ꯌꯥꯝꯅꯁꯨ ꯅꯨꯡꯁꯤꯕ ꯀꯨꯝꯍꯩ ꯑꯃꯈꯛꯁꯨ ꯌꯥꯎꯋꯤ ꯁꯨꯃꯥꯏꯅ ꯅꯨꯃꯤꯠ ꯃꯉꯥꯅꯤ ꯆꯨꯞꯅ ꯊꯥꯕꯜ ꯆꯣꯡꯕ ꯑꯃꯗꯤ ꯏꯁꯄꯣꯔꯠꯁ ꯇꯧꯕꯒꯤ ꯀꯨꯝꯍꯩ ꯑꯁꯦ ꯃꯈꯟ ꯃꯈꯟ ꯃꯈꯟ ꯇꯧꯗꯨꯅ ꯁꯨꯃꯥꯏꯅ ꯄꯥꯡꯊꯣꯛꯏ ꯑꯗꯨꯒ ꯑꯩꯈꯣꯏꯒꯤ ꯃꯔꯛꯁꯤꯗ ꯑꯉꯥꯡ ꯅꯨꯄꯤꯃꯆꯥꯁꯤꯡꯁꯤꯅ ꯑꯩꯈꯣꯏꯒꯤ ꯂꯝꯕꯤꯗ ꯃꯥꯒꯤ ꯃꯥꯒꯤ ꯖꯒꯥꯗ ꯑꯩꯈꯣꯏꯒꯤ ꯄꯩꯁꯥ ꯊꯠꯄ ꯀꯥꯏꯅꯒ ꯍꯥꯏ ꯇꯥꯔꯦꯀꯣ ꯑꯗꯨꯒꯨꯝꯕ ꯆꯠꯅꯕꯤꯁꯨ ꯌꯥꯎꯔꯤ ꯑꯗꯒꯤ ꯑꯕꯦꯔ ꯇꯩꯕꯒꯤ ꯆꯠꯅꯕꯤ ꯑꯗꯨꯒ ꯁꯨꯃꯥꯏꯅ ꯃꯈꯟ ꯃꯈꯟꯒꯤ ꯅꯨꯃꯤꯠ ꯃꯉꯥꯁꯤꯗꯩꯗ ꯄꯥꯡꯊꯣꯛꯏ ꯑꯗꯨꯒ ꯄꯥꯡꯊꯣꯛꯏꯕ ꯅꯨꯃꯤꯠ ꯃꯉꯥꯅꯤꯁꯤ ꯍꯦꯛ ꯁꯨꯕ ꯅꯨꯃꯤꯠꯁꯤꯗꯒꯤꯗꯤ ꯁꯥꯟꯅꯔꯝꯕ ꯄꯩꯁꯥ ꯊꯠꯂꯝꯕ ꯊꯥꯕꯜ ꯆꯣꯡꯕ ꯑꯗ ꯑꯦꯅꯤ ꯅꯨꯃꯤꯠ ꯃꯉꯥꯅꯤꯁꯤꯒꯤ ꯃꯇꯨꯡꯗꯒꯤꯗꯤ ꯀꯨꯝꯍꯩ ꯑꯃꯕꯥꯎꯕ ꯇꯧꯕ ꯌꯥꯗ꯭ꯔꯦ ꯅꯨꯃꯤꯠ ꯃꯉꯥꯅꯤꯁꯤꯒꯤ ꯃꯅꯨꯡꯁꯤꯗ ꯂꯥꯡꯉꯤꯕ ꯑꯗꯒꯤ ꯆꯣꯡꯉꯤꯕ ꯁꯥꯟꯅꯔꯤꯕ ꯇꯧꯔꯤꯕ ꯈꯨꯗꯤꯡꯃꯛꯁꯦ ꯅꯨꯃꯤꯠ ꯃꯉꯥꯅꯤꯁꯤꯒꯤ ꯃꯅꯨꯡꯗ ꯂꯣꯏꯃꯛ ꯍꯧꯔꯒ ꯅꯨꯃꯤꯠ ꯃꯉꯥꯅꯤꯁꯤꯒꯤ ꯃꯅꯨꯡꯗ ꯂꯣꯏꯃꯛ ꯂꯣꯏꯁꯤꯟꯗꯣꯏꯅꯤ ꯅꯨꯃꯤꯠ ꯃꯉꯥꯅꯤꯒꯤ ꯃꯇꯨꯡꯗꯒꯤꯗꯤ ꯌꯥꯗ꯭ꯔꯦ ꯃꯊꯪ ꯆꯍꯤꯒꯤ ꯑꯃꯨꯛ ꯌꯥꯎꯁꯪ ꯑꯣꯜꯂꯛꯄꯗ ꯑꯃꯨꯛ ꯁꯤꯒꯤ ꯅꯨꯡꯉꯥꯏꯕꯁꯦ ꯐꯪꯗꯣꯏꯅꯤ ꯍꯥꯏꯕꯒꯤ ꯃꯌꯥꯝꯅ ꯌꯥꯎꯁꯪ ꯂꯥꯛꯄꯁꯦ ꯆꯍꯤ ꯑꯃꯗꯒꯤꯅ ꯑꯃꯕꯥꯎꯗ ꯌꯥꯝ ꯅꯨꯡꯉꯥꯏꯅ ꯌꯥꯝ ꯈꯧꯔꯥꯡꯅ ꯉꯥꯏꯅꯩ ꯍꯥꯏꯅ ꯑꯩ ꯍꯥꯏꯖꯒꯦ